ꯑꯩꯅ ꯑꯩꯒꯤ ꯂꯥꯛꯀꯗꯕ ꯇꯨꯡꯒꯤ ꯄꯨꯟꯁꯤꯗ ꯏꯁꯩ ꯁꯛꯄ ꯑꯐꯥꯎꯕ ꯑꯃ ꯑꯣꯏꯅꯤꯡꯉꯤ ꯃꯔꯝꯗꯤ ꯑꯐꯥꯎ ꯑꯐꯥꯎꯕ ꯁꯤꯡꯒꯔꯁꯤꯡꯅ ꯁꯛꯄ ꯏꯁꯩꯁꯤꯡ ꯑꯗꯨ ꯇꯣꯏꯅ ꯇꯥꯖꯩ ꯇꯥꯔꯤꯕ ꯏꯁꯩꯁꯤꯡ ꯑꯗꯨ ꯌꯥꯝꯅ ꯄꯥꯝꯖꯩ ꯌꯥꯝꯅ ꯄꯥꯝꯅ ꯇꯥꯖꯩ ꯑꯗꯨꯕꯨ ꯑꯩꯅ ꯑꯩꯒꯤ ꯇꯨꯡꯒꯤ ꯄꯨꯟꯁꯤꯗ ꯑꯐꯥꯎꯕ ꯁꯤꯡꯒꯔ ꯑꯃ ꯑꯣꯏꯅꯤꯡꯉꯤ